ꯑꯩꯍꯥꯛꯅ ꯑꯩꯈꯣꯏꯒꯤ ꯍꯩꯀꯣꯜꯗ ꯑꯩꯈꯣꯏꯅ ꯊꯥꯖꯈꯤꯕ ꯀꯣ ꯑꯩꯅ ꯊꯥꯖꯈꯤꯕ ꯄꯥꯝꯕꯤꯁꯤꯡꯁꯤꯅ ꯑꯩꯈꯣꯏꯒꯤ ꯍꯩꯀꯣꯜꯁꯤꯗ ꯑꯩꯈꯣꯏꯒꯤ ꯂꯩ ꯀꯌꯥ ꯑꯃ ꯎꯍꯩ ꯀꯌꯥ ꯑꯃ ꯑꯩꯅ ꯊꯥꯕ ꯀꯣ ꯍꯥꯏꯔꯤꯕ ꯃꯌꯥꯝꯁꯦ ꯊꯥꯈꯤꯕ ꯃꯇꯨꯡꯗ ꯍꯥꯏꯗꯤ ꯃꯈꯣꯏꯁꯤꯅ ꯑꯩꯈꯣꯏꯒꯤ ꯃꯄꯥꯜ ꯁꯥꯗꯨꯅ ꯑꯩꯈꯣꯏꯒꯤ ꯃꯍꯩ ꯌꯥꯜꯂꯛꯄ ꯂꯩ ꯑꯣꯏꯔꯒꯅ ꯂꯩ ꯁꯥꯠꯂꯛꯄ ꯃꯇꯝꯁꯤꯗꯀꯣ ꯑꯩꯅ ꯌꯥꯝꯅ ꯑꯁꯨꯛꯀꯤ ꯃꯇꯤꯛ ꯅꯨꯡꯉꯥꯏꯖꯩ ꯅꯨꯡꯉꯥꯏꯖꯩ ꯍꯥꯏꯕ ꯃꯇꯝꯗ ꯑꯩꯒꯤ ꯏꯈꯨꯠꯃꯛꯁꯤꯅ ꯊꯥꯗꯅ ꯃꯇꯝ ꯀꯌꯥ ꯆꯪꯅ ꯃꯈꯣꯡ ꯁꯣꯝꯗꯅ ꯏꯁꯤꯡ ꯆꯥꯏꯗꯅ ꯂꯩ ꯀꯌꯥ ꯑꯃ ꯊꯥꯔꯤꯅꯤ ꯍꯩ ꯀꯌꯥ ꯑꯃ ꯑꯩꯅ ꯊꯥꯕꯁꯦ ꯂꯩꯗꯨꯅ ꯁꯥꯠꯂꯛꯄ ꯃꯇꯝꯗꯨꯗ ꯑꯩ ꯑꯁꯨꯛꯀꯤ ꯃꯇꯤꯛ ꯍꯔꯥꯎꯏꯕ ꯍꯥꯏꯗꯤ ꯂꯩꯁꯤꯅ ꯁꯥꯠꯄ ꯃꯇꯝꯗ ꯑꯁꯨꯛꯀꯤ ꯃꯇꯤꯛ ꯐꯖꯕꯅꯤꯅ ꯑꯩꯅ ꯊꯥꯖꯈꯤꯕ ꯂꯩꯁꯦ ꯌꯥꯝ ꯐꯖꯅ ꯁꯥꯠꯂꯦ ꯀꯥꯏꯅ ꯑꯩꯉꯣꯟꯗ ꯌꯥꯝꯅ ꯑꯄꯦꯟꯕ ꯌꯥꯝꯅ ꯅꯨꯡꯉꯥꯏꯕ ꯐꯥꯎꯖꯕ ꯑꯗꯨꯗꯒꯤꯗꯤ ꯍꯩ ꯃꯌꯥꯝꯁꯤꯅ ꯄꯥꯂꯛꯄ ꯃꯇꯝꯁꯤꯗ ꯑꯩ ꯑꯗꯨꯝ ꯍꯥꯏꯗꯤ ꯀꯩ ꯍꯥꯏꯅꯤ ꯑꯩꯒꯤ ꯋꯥꯈꯜꯁꯤꯗ ꯑꯩꯅ ꯏꯈꯨꯠꯃꯛꯁꯤꯅ ꯑꯩꯒꯤ ꯍꯩꯀꯣꯜ ꯂꯩꯀꯣꯜꯁꯤꯗ ꯍꯥꯏꯗꯤ ꯍꯩ ꯅꯨꯡ ꯊꯕꯁꯤꯗ ꯑꯩ ꯑꯁꯨꯛꯀꯤ ꯃꯇꯤꯛ ꯍꯔꯥꯎꯏ ꯍꯩ ꯊꯥꯕ ꯍꯩꯁꯤꯅ ꯄꯥꯜꯂꯛꯄ ꯃꯇꯝꯁꯤꯗ ꯀꯩꯒꯤꯅꯣ ꯍꯥꯏꯕ ꯃꯇꯝꯗ ꯍꯥꯏꯗꯤ ꯑꯩꯈꯣꯏꯒꯤ ꯍꯩꯁꯦ ꯑꯗꯨꯝ ꯇꯥꯡꯏꯗꯅꯀꯣ ꯕꯖꯥꯔꯗꯒꯤ ꯀꯔꯤꯗꯒꯤ ꯍꯩꯁꯦ ꯂꯩꯔꯒ ꯑꯗꯨꯝ ꯆꯥꯅꯔꯤꯅꯦꯕ ꯅꯣꯡꯃꯗ ꯍꯩ ꯃꯆꯦꯠ ꯑꯃꯇ ꯑꯣꯏꯔꯁꯨ ꯆꯥꯟꯅꯔꯤ ꯉꯥꯛꯇꯅꯦꯕ ꯑꯗꯣ ꯑꯩꯒꯤꯗꯤ ꯑꯩꯒꯤ ꯍꯤꯡꯒꯣꯜꯗ ꯄꯥꯜꯂꯕꯅꯤꯅ ꯑꯩꯅ ꯃꯥꯔꯛꯀꯦꯠꯇ ꯆꯠꯇꯅ ꯍꯩ ꯂꯩꯕꯒꯤ ꯃꯊꯧ ꯇꯥꯗ꯭ꯔꯦ ꯑꯩꯒꯤꯗꯤ ꯑꯁ ꯑꯩ ꯃꯤꯉꯣꯟꯗꯒꯤ ꯍꯩ ꯍꯦꯛꯄꯒꯤ ꯃꯊꯧ ꯇꯥꯗꯦ ꯑꯩꯒꯤꯁꯨ ꯑꯩꯒꯤ ꯍꯩꯀꯣꯜꯁꯤꯗ ꯃꯄꯨꯝ ꯐꯥꯅ ꯑꯩꯒꯤ ꯍꯩꯁꯤꯡꯁꯤ ꯄꯥꯜꯂꯕꯅꯤꯅ ꯍꯥꯏꯗꯅ ꯌꯥꯝꯅ ꯑꯩꯉꯣꯟꯗ ꯅꯨꯡꯉꯥꯏꯕ ꯑꯃ ꯁꯤꯒꯨꯝꯕ ꯑꯃ ꯐꯥꯎꯏ